ꯍꯜꯂꯣ ꯀꯅꯥ ꯑꯣꯏꯕꯤꯔꯒꯦ ꯍꯥꯏꯕꯤꯌꯣ ꯍꯣꯏ ꯃꯥꯅꯦ ꯁꯪꯒꯣꯝ ꯂꯧꯕꯤꯒꯗꯕ꯭ꯔꯥ

ꯐꯪꯒꯅꯤ ꯑꯗꯨꯝ ꯏꯁꯥꯒꯤ ꯀꯁꯇꯃꯔꯒꯤ ꯑꯄꯥꯝꯕꯒꯤ ꯃꯑꯣꯡꯗ ꯂꯤꯀ꯭ꯌꯤꯠꯁꯨ ꯐꯪꯒꯅꯤ ꯑꯗꯨꯝ ꯄꯥꯎꯗꯔ ꯑꯣꯏꯅꯁꯨ ꯐꯪꯕꯤꯒꯅꯤ ꯑꯗꯨꯝ ꯏꯃꯥꯟꯅꯕꯤꯅ ꯎꯕꯤꯔꯒ ꯑꯗꯨꯝ ꯈꯪꯕꯤꯒꯅꯤ ꯁꯪꯒꯣꯝꯒꯤ ꯀ꯭ꯋꯥꯂꯤꯇꯤꯗꯤ ꯌꯥꯝꯅ ꯂꯩꯕꯅꯦ ꯑꯩꯈꯣꯏꯒꯤ ꯑꯦꯔꯤꯌꯥꯁꯤꯗꯗꯤ ꯑꯩꯈꯣꯏꯒꯤ ꯁꯪꯒꯣꯝꯁꯦ ꯌꯥꯝꯅ ꯐꯩ ꯍꯥꯏꯅꯁꯨ ꯃꯃꯤꯡ ꯆꯠꯅꯔꯤꯕꯅꯦ ꯁꯣꯝꯅꯁꯨ ꯑꯗꯨꯝ ꯇꯥꯕꯤꯔꯝꯃꯒꯅꯤꯗ ꯍꯥꯏꯗꯤ ꯁꯪꯒꯣꯝ ꯀ꯭ꯋꯥꯂꯤꯇꯤ ꯌꯥꯝꯅ ꯂꯩꯕꯁꯦ ꯑꯩꯈꯣꯏꯒꯤꯁꯤꯅ ꯃꯐꯝꯁꯦ ꯁꯤꯅ ꯑꯣꯏꯕꯅꯦꯕ

ꯑꯣ ꯁꯣꯝꯅ ꯂꯧꯕꯤꯒꯗꯕ ꯃꯇꯝꯁꯦ ꯅꯨꯃꯤꯠ ꯀꯌꯥꯅꯤꯃꯨꯛ ꯋꯥꯠꯂꯤꯒꯦ ꯉꯁꯤ ꯑꯗꯨꯝ ꯂꯧꯒꯗꯕꯔꯥ ꯅꯠꯇ꯭ꯔꯒꯅ ꯀꯔꯝꯕ ꯃꯇꯝꯗ ꯂꯧꯕꯤꯒꯗꯕꯅꯣ

ꯑꯗꯨ ꯗꯦꯂꯤꯚꯔꯤꯁꯨ ꯑꯗꯨꯝ ꯈꯨꯗꯣꯡ ꯆꯥꯕ ꯂꯩ ꯍꯥꯏꯗꯤ ꯄꯣꯠꯇꯣ ꯌꯥꯝꯃꯒꯗꯤꯀꯣ ꯑꯩꯈꯣꯏꯒꯤ ꯐꯪꯁꯟꯁꯨ ꯑꯣꯏꯕꯅꯤꯅ ꯑꯩꯈꯣꯏꯅ ꯑꯗꯨꯝ ꯑꯩꯈꯣꯏꯒꯤ ꯃꯤ ꯊꯥꯔꯛꯑꯒ ꯑꯗꯨꯝ ꯂꯧꯕꯤꯌꯣ ꯌꯥꯅꯤ ꯑꯗꯨ ꯄꯣꯠꯇꯤ ꯄꯣꯠꯁꯦ ꯀꯌꯥꯝ ꯂꯧꯒꯗꯕꯅꯣ ꯑꯗꯨꯇꯪꯒ ꯈꯪꯖꯅꯤꯡꯕ

ꯄ꯭ꯔꯥꯏꯁꯁꯦ ꯑꯗꯣꯝꯒꯤ ꯑꯩꯈꯣꯏꯅ ꯗꯦꯂꯤꯚꯔꯤꯁꯨ ꯇꯧꯒꯗꯕꯅꯤꯅꯀꯣ ꯗꯦꯂꯤꯚꯔꯤ ꯆꯥꯔꯖ ꯌꯥꯎꯔꯒ ꯑꯗꯨꯝ ꯈꯤꯇꯪꯗꯤ ꯗꯤꯁꯀꯥꯎꯟꯗꯤ ꯑꯗꯨꯝ ꯄꯤꯒꯅꯤꯗ ꯃꯌꯥꯝ ꯄꯣꯠ ꯂꯧꯕꯅꯤꯅ ꯀꯩꯒꯤ ꯄꯤꯔꯣꯏꯗꯅꯤ ꯍꯣꯏ ꯑꯗꯨꯝ ꯄꯨꯡ ꯀꯌꯥ ꯑꯗꯥꯏꯗ ꯌꯧꯍꯜꯂꯛꯑꯒꯗꯤ ꯌꯥꯒꯅꯤ ꯌꯥꯅꯤ ꯌꯥꯅꯤ ꯑꯗꯨꯝ ꯌꯥꯅꯤ ꯑꯗꯣꯝꯒꯤ ꯑꯄꯥꯝꯕ ꯃꯇꯝꯗꯨꯗ ꯌꯧꯍꯟꯖꯔꯛꯀꯦ ꯑꯗꯣ ꯃꯦꯝꯒꯤ ꯂꯩꯐꯝꯗꯣ ꯑꯗꯨꯒ ꯃꯌꯦꯛ ꯁꯦꯡꯅ ꯑꯩꯉꯣꯟꯗ ꯇꯦꯛꯁ ꯇꯧꯕꯤꯔꯛꯑꯣꯀꯣ ꯑꯗꯨꯒ ꯑꯩ ꯑꯗꯨꯝ ꯊꯥꯖꯔꯛꯑꯒꯦ ꯄ꯭ꯔꯥꯏꯁꯁꯦ ꯑꯗꯨꯝ ꯑꯩꯈꯣꯏ ꯑꯉꯥꯡꯁꯤꯡꯗ ꯔꯤꯁꯤꯞꯇꯣ ꯄꯤꯔꯛꯑꯒꯦꯀꯣ ꯗꯤꯁꯀꯥꯎꯟ ꯇꯧꯔꯒ ꯑꯗꯨꯝ ꯄꯤꯔꯛꯑꯒꯦ ꯑꯗꯨꯗꯨ ꯇꯧꯕꯤꯔꯣ ꯍꯣꯏ ꯍꯣꯏ ꯍꯣꯏ ꯍꯣꯏ ꯌꯥꯝ ꯅꯨꯡꯉꯥꯏꯖꯔꯦꯀꯣ ꯃꯦꯝ ꯊꯦꯡꯛ ꯌꯨ